ꯃꯇꯝ ꯃꯇꯝꯒꯤ ꯃꯇꯨꯡ ꯏꯟꯅ ꯍꯤꯟꯗꯤ ꯐꯤꯜꯝꯗ ꯑꯩꯈꯣꯏꯅ ꯏꯇꯩꯃꯗꯒ ꯚꯥꯚꯤ ꯍꯥꯏꯅ ꯀꯧꯔꯛꯄ ꯁꯨꯝꯕ ꯂꯣꯟ ꯐꯖ ꯐꯖꯕꯁꯦ ꯇꯥꯔꯨꯕꯗꯒꯤ ꯑꯩꯈꯣꯏꯗ ꯑꯄꯥꯝꯕ ꯐꯥꯎꯔꯛꯄ ꯑꯗꯨꯗꯒꯤ ꯃꯤꯌꯥꯝ ꯇꯤꯟꯕ ꯃꯐꯝꯗ ꯑꯩꯈꯣꯏꯅ ꯂꯤꯃꯟ ꯖꯨꯁꯀ ꯊꯥꯛꯀꯦ ꯈꯣꯠꯀꯦꯅꯀ ꯑꯩꯈꯣꯏꯒꯤ ꯂꯣꯟꯁꯤ ꯁꯨꯝ ꯁꯤꯖꯤꯟꯅꯔꯛꯄ ꯑꯩꯈꯣꯏꯒꯤ

ꯁꯨꯝ ꯑꯩꯈꯣꯏꯒꯤ ꯆꯠꯅꯕꯤ ꯁꯤꯡ ꯏꯊꯤꯜꯒ ꯂꯣꯏꯅꯅ ꯑꯍꯣꯡꯕ ꯂꯥꯛꯄ ꯑꯗꯨꯗꯒꯤ ꯍꯦꯛ ꯑꯃꯒ ꯑꯃꯒ ꯋꯥꯔꯤ ꯁꯥꯟꯅꯕꯗ ꯃꯄꯥꯜ ꯂꯝꯒꯤ ꯂꯣꯟꯁꯤꯡ ꯇꯥꯅꯤꯡꯉꯨꯕ ꯑꯗꯨꯗꯒꯤ ꯇꯁꯤꯜꯂꯨꯕ ꯃꯇꯝꯗ ꯂꯣꯜꯂꯨꯕ ꯑꯩꯈꯣꯏꯒꯤ ꯑꯄꯥꯝꯕ ꯏꯁꯥꯗ ꯐꯥꯎꯕ ꯈꯣꯠꯄ ꯍꯤꯔꯝ ꯈꯨꯗꯤꯡꯃꯛꯇꯥ ꯏꯁꯥꯗ ꯑꯄꯥꯝꯕ ꯐꯥꯎꯔꯛꯏ

ꯕꯖꯥꯔꯒꯨꯝꯕ ꯀꯔꯤꯒꯨꯝꯕꯗ ꯆꯠꯄꯗ ꯏꯁꯥꯗ ꯍꯣꯇꯦꯜꯒꯨꯝꯕ ꯆꯪꯉꯨꯔꯒꯁꯨ ꯂꯦꯃꯟ ꯖꯨꯁ ꯀꯨꯝꯕ ꯊꯛꯀꯦ ꯍꯦꯛ ꯍꯥꯏꯔꯨꯒꯨꯝꯕ ꯑꯗꯒꯤ ꯏꯁꯥꯗ ꯀꯔꯤꯒꯨꯝꯕ ꯏꯊꯤꯜ ꯑꯃꯝꯃꯝꯗꯤ ꯐꯥꯎꯔꯛꯏ ꯃꯇꯝꯒꯤ ꯃꯇꯨꯡ ꯏꯟꯅ ꯏꯁꯥꯗ